ꯑꯦ ꯀꯩꯅꯣ ꯑꯩꯅ ꯈꯜꯂꯝꯕ ꯎꯄꯨꯗꯨꯒ ꯃꯆꯨꯁꯤꯒꯁꯨ ꯏꯈꯦꯟ ꯈꯦꯅꯒꯨꯝ ꯇꯧꯏꯗ ꯇꯧꯔꯤꯁꯤꯕꯣ ꯎꯄꯨꯁꯨꯁꯨ ꯃꯥꯒꯤ ꯔꯪ ꯀꯥꯝꯕꯗ ꯃꯄꯤꯒ ꯏꯇꯥ ꯇꯥꯔꯕ꯭ꯔꯥ ꯇꯧꯔꯤꯁꯤꯕꯣ ꯑꯩꯅ ꯈꯜꯂꯝꯕꯗꯨꯒ ꯏꯆꯥꯟ ꯆꯥꯟꯅꯕ ꯑꯣꯏꯗꯦ ꯃꯁꯤꯗꯤ ꯀꯃꯥꯏ ꯇꯧꯅꯤ ꯑꯃꯨꯛ ꯍꯟꯒꯗ꯭ꯔꯥ ꯔꯪꯁꯤꯕꯣ